ꯍꯜꯂꯣ ꯁꯤꯁꯦ ꯑꯩꯈꯣꯏꯁꯦ ꯁꯥꯔ ꯄꯤꯌꯣꯟꯔꯥ ꯑꯗꯣ ꯅꯪꯁꯦ ꯄꯨꯡ ꯀꯌꯥꯗꯒꯨꯝꯕ ꯌꯧꯔꯛꯄ ꯉꯝꯒꯅꯤ ꯑꯣꯐꯤꯁꯇꯗꯤ ꯑꯣ ꯑꯗꯨꯗꯤ ꯐꯔꯦ ꯑꯗꯨ ꯊꯕꯛ ꯑꯔꯨꯕ ꯂꯩꯔꯦꯕꯀꯣ ꯑꯗꯨꯅ ꯈꯔ ꯑꯊꯨꯕꯗ ꯌꯧꯅꯤꯡꯉꯥꯏ ꯇꯧꯋꯣ ꯃꯔꯝꯗꯤ ꯑꯩꯈꯣꯏꯒꯤ ꯄ꯭ꯔꯤꯟꯁꯤꯄꯥꯜꯗ ꯆꯦ ꯑꯃ ꯑꯊꯨꯕꯗ ꯌꯧꯍꯟꯗꯕ ꯌꯥꯗꯕ ꯑꯃ ꯂꯩꯔꯦ ꯑꯗꯨꯅ ꯅꯪꯅ ꯂꯥꯛꯄꯗ ꯑꯩꯉꯣꯟꯗ ꯑꯩꯒꯤ ꯔꯨꯝꯁꯤꯗ ꯍꯥꯟꯅ ꯆꯪꯕꯤꯔꯛꯎꯀꯣ ꯑꯗꯨꯒ ꯅꯪ ꯅꯪꯅ ꯂꯥꯛꯄꯗ ꯃꯇꯝꯁꯦ ꯈꯔ ꯌꯥꯔꯒꯗꯤ ꯈꯔ ꯊꯨꯅ ꯂꯥꯛꯄꯤꯔꯣ ꯐꯔꯦ ꯐꯔꯦ ꯑꯗꯨꯗꯤ ꯊꯝꯂꯒꯦ